ꯃꯣꯔꯦꯒꯤ ꯃꯐꯝ ꯑꯌꯥꯝꯕꯗ ꯕꯥꯏꯛ ꯊꯧꯗꯨꯅ ꯆꯠꯂꯦ ꯏꯃꯥꯟꯅꯕ ꯈꯔ ꯄꯨꯜꯂꯒ ꯀꯣꯏꯕ ꯆꯠꯄ ꯑꯗꯒꯤ ꯍꯔꯥꯎꯕ ꯈꯣꯠꯄ ꯆꯠꯂꯨꯔꯦ ꯃꯣꯔꯦꯒꯤ ꯃꯐꯝꯁꯤꯡꯁꯤꯗ ꯃꯣꯔꯦꯒꯤ ꯆꯤꯡꯒꯤ ꯑꯋꯥꯡꯕꯗꯒꯤ ꯃꯈꯥꯒꯤ ꯇꯝꯒꯤ ꯃꯐꯝ ꯌꯦꯡꯉꯒ ꯏꯁꯥꯗ ꯅꯨꯡꯉꯥꯏꯕ ꯏꯃꯥꯟꯅꯕ ꯃꯈꯩ ꯍꯔꯥꯎꯃꯤꯟꯅꯕ ꯑꯗꯒꯤ ꯏꯁꯥꯗ ꯆꯤꯡꯒꯤ ꯑꯋꯥꯡꯕꯗꯒꯤ ꯄꯦꯔꯥꯁꯨꯠ ꯇꯧꯔꯒꯀ ꯄꯥꯏꯅꯤꯡꯕ ꯑꯗꯒꯤ ꯑꯁ ꯆꯠꯅꯤꯡꯕ ꯑꯗꯒꯤ ꯂꯝꯍꯥꯡ ꯇꯨꯝꯍꯥꯡꯗ ꯀꯣꯏꯕ ꯆꯠꯅꯤꯡꯕ ꯈꯣꯠꯄ ꯌꯥꯝ ꯂꯩ ꯁꯤꯂꯣꯡꯗ ꯆꯠꯂꯒ ꯎꯟꯒꯤ ꯐꯖꯕ ꯎꯟꯒꯤ ꯃꯔꯛꯇꯒ ꯆꯠꯄ ꯑꯗꯒꯤ ꯎꯟꯒꯤ ꯃꯔꯛꯇꯒ ꯐꯣꯇꯣ ꯀꯥꯞꯇꯅ ꯈꯣꯠꯇꯅ ꯆꯠꯄ ꯈꯣꯠꯄ ꯏꯃꯥꯟꯅꯕ ꯃꯉꯥ ꯇꯔꯨꯛꯀ ꯀꯣꯏꯗꯅ ꯈꯣꯠꯇꯅ ꯆꯠꯄ ꯐꯣꯇꯣꯒ ꯀꯥꯞꯇꯅ ꯑꯁ ꯌꯥꯝ ꯅꯨꯡꯉꯥꯏꯒꯅꯤ ꯗꯨꯕꯥꯏꯒ ꯆꯠꯂꯗꯤ ꯗꯨꯕꯥꯏꯒꯤ ꯐꯖ ꯐꯖꯕ ꯑꯃꯦꯔꯤꯀꯥꯒꯤ ꯐꯖ ꯐꯖꯕ ꯌꯦꯡꯅꯤꯡꯉꯤ ꯏꯃꯥꯟꯅꯕꯁꯤꯡꯒ ꯂꯝꯕꯤꯒꯤ ꯃꯄꯥꯟꯗ ꯑꯆꯥꯄꯣꯠꯀ ꯆꯥꯗꯅ ꯍꯩ ꯃꯍꯤꯒ ꯊꯛꯇꯅ ꯏꯃꯥꯟꯅꯕ ꯃꯈꯣꯏꯒ ꯍꯔꯥꯎꯃꯤꯟꯅꯕ ꯈꯣꯠꯄ ꯌꯥꯝ ꯆꯠꯅꯤꯡꯉꯤ ꯀꯣꯏꯕꯗꯤ ꯆꯠꯅꯤꯡꯉꯦ ꯑꯗꯨꯕꯨ ꯀꯔꯝꯕ ꯃꯇꯝꯗ ꯆꯠꯄ ꯐꯪꯗꯣꯏꯅꯣ ꯈꯪꯗꯦ ꯆꯠꯄꯗꯤ ꯆꯠꯅꯤꯡꯉꯤ ꯌꯥꯝꯅ ꯑꯗꯨꯕꯨ ꯆꯠꯀꯦꯅꯗꯤ ꯈꯜꯂꯤ ꯀꯔꯝꯕ ꯃꯇꯝꯗ ꯆꯠꯇꯣꯏꯅꯣ ꯈꯪꯗꯦ ꯇꯨ ꯊꯥꯎꯖꯟ ꯇ꯭ꯋꯦꯟꯇꯤꯒ ꯁꯚꯦꯟ ꯁ꯭ꯋꯥꯏꯗꯗꯤ ꯆꯠꯀꯦꯅ ꯑꯩꯈꯣꯏ ꯏꯃꯥꯟꯅꯕ ꯃꯈꯣꯏ ꯍꯥꯏꯅꯩ ꯆꯠꯄꯗꯤ ꯉꯃꯝꯗꯣꯏꯔꯥ ꯉꯝꯃꯣꯏꯗꯣꯏꯔꯥ ꯈꯪꯗꯦ ꯆꯠꯄꯒꯤ ꯈꯔꯗꯤ ꯍꯥꯏꯅꯔꯦ ꯏꯃꯥꯟꯅꯕ ꯃꯈꯣꯏ ꯄꯩꯁꯥ ꯇꯨꯡꯁꯤꯟꯅꯗꯅ ꯈꯣꯠꯇꯅ ꯆꯪꯕꯒꯤ ꯋꯥꯔꯤ ꯆꯠꯄꯒꯤ ꯋꯥꯔꯤ ꯇꯧꯔꯤ ꯏꯃꯥꯟꯅꯕ ꯃꯈꯣꯏꯒ ꯆꯠꯂꯗꯤ ꯕꯥꯏꯛꯀꯤ ꯊꯧꯕꯒꯤ ꯅꯨꯡꯉꯥꯏꯕ ꯑꯗꯒꯤ ꯂꯝꯕꯤꯒꯤ ꯂꯝꯍꯥꯡ ꯇꯨꯝꯍꯥꯡꯒꯤ ꯅꯨꯡꯁꯤꯠ ꯍꯋꯥ ꯅꯨꯡꯁꯤꯠ ꯐꯪꯕ ꯑꯗꯒꯤ ꯅꯨꯃꯤꯠꯀ ꯇꯥꯗꯅ ꯃꯐꯝꯗꯨꯗ ꯑꯩꯈꯣꯏꯒꯤ ꯌꯨꯝ ꯃꯆꯥ ꯑꯃꯒ ꯈꯥꯡꯄꯣꯛ ꯈꯜꯂꯒ ꯈꯣꯠꯂꯒ ꯑꯍꯤꯡꯒ ꯂꯩꯗꯅ ꯈꯣꯠꯇꯅ ꯏꯃꯥꯟꯅꯕ ꯃꯈꯣꯏꯒ ꯍꯔꯥꯎꯃꯤꯟꯅꯗꯅ ꯈꯣꯠꯇꯅ ꯇꯧꯕꯗꯨ ꯌꯥꯝ ꯄꯥꯝꯃꯤ ꯁꯤꯂꯣꯡꯒꯤ ꯍꯣꯇꯦꯜꯗꯒ ꯆꯪꯗꯅ ꯈꯣꯠꯇꯅ ꯂꯩꯕ ꯈꯣꯠꯄ ꯄꯥꯝꯃꯤ